ꯑꯩꯈꯣꯏ ꯁ꯭ꯋꯥꯏꯁꯤꯗ ꯁꯤꯖꯤꯟꯅꯔꯤꯕ ꯉꯥ ꯐꯕꯒꯤ ꯍꯤ ꯃꯈꯜꯁꯤ ꯎꯅ ꯁꯥꯕ ꯑꯩꯈꯣꯏꯒꯤ ꯈꯨꯠꯅ ꯅꯧ ꯄꯥꯏꯔꯒ ꯍꯣꯟꯕ ꯑꯗꯨꯝꯕ ꯃꯈꯜꯒꯤ ꯍꯤꯗꯨ ꯁꯤꯖꯤꯟꯅꯩ ꯑꯗꯨꯕꯨ ꯑꯇꯣꯞꯄꯗꯤ ꯁꯤꯖꯤꯟꯅꯗꯦ ꯍꯥꯏꯔꯤꯕ ꯎꯅ ꯁꯥꯕ ꯍꯤꯁꯤ ꯈꯛ ꯁꯤꯖꯤꯟꯅꯔꯒ ꯑꯩꯈꯣꯏ ꯉꯥ ꯐꯕꯅꯤ